ꯍꯂꯣ ꯑꯣ ꯍꯂꯣ ꯇꯥꯏꯌꯦ ꯎꯝ ꯀꯔꯤꯒꯨꯝꯕ ꯑꯃꯇ ꯍꯥꯏꯔꯛꯀꯦꯕꯀꯣ ꯏꯟꯗꯣ ꯃꯦꯟꯃꯥꯔ ꯐꯦꯟꯁꯤꯡꯗꯨ ꯌꯦꯡꯕ ꯂꯥꯛꯅꯤꯡꯏ ꯑ ꯑꯗꯨ ꯑ ꯂꯥꯏꯟꯗ ꯂꯥꯛꯆꯔꯒꯦ ꯑ ꯑ ꯑꯗꯨ ꯌꯧꯔꯦ ꯌꯦꯡꯉꯨꯔꯁꯤꯔꯣ ꯎꯝ ꯎꯝ ꯌꯥꯏꯌꯦ ꯌꯥꯏꯌꯦ ꯑꯗꯨ ꯉꯁꯤꯗꯤ ꯊꯦꯡꯉꯕꯅꯤꯅꯀꯣ ꯊꯦꯡꯅ ꯇꯥꯔꯃꯤꯅ ꯉꯁꯤ ꯍꯣꯇꯦꯜꯗ ꯍꯥꯏꯐꯦꯠ ꯂꯦꯛꯊꯣꯛꯑꯁꯤ ꯑꯗꯨꯗꯨꯒ ꯍꯌꯦꯡ ꯉꯟꯅ ꯍꯧꯖꯤꯛꯀꯤ ꯏꯟꯗꯣ ꯃꯦꯟꯃꯥꯔ ꯐꯦꯟꯁꯤꯡꯗꯨꯁꯨ ꯌꯦꯡꯉꯨꯔꯁꯤ ꯑꯗꯨ ꯍꯜꯂꯛꯑꯒ ꯀꯔꯤ ꯀꯔꯤ ꯑꯃꯨꯛ ꯂꯩꯁꯤꯕꯀꯣ ꯑꯗꯨ ꯑ ꯑ ꯍꯣꯏꯅꯦ ꯃꯣꯏ ꯃꯣꯔꯦꯒꯤ ꯄꯣꯠ ꯌꯥꯝ ꯌꯣꯜꯂꯤꯅꯦ ꯐꯖ ꯐꯖꯕ ꯌꯥꯝ ꯌꯣꯜꯂꯤꯅꯤ ꯁꯤꯕꯨ ꯇꯥꯡꯕ꯭ꯔꯣ ꯁꯤ ꯁꯤ ꯀꯝꯕꯜꯁꯤ ꯇꯥꯡꯕ꯭ꯔꯣ ꯑ ꯁꯤ ꯃꯣꯔꯦ ꯃꯔꯨꯒꯁꯤꯗꯤ ꯐꯖꯩꯍꯦ ꯌꯥꯝ ꯍꯥꯎꯕ꯭ꯔꯣ ꯁꯤꯕꯣ ꯑ ꯑꯩꯈꯣꯏꯔꯣꯝꯗꯗꯤ ꯁꯤ ꯊꯣꯏꯅ ꯎꯗꯦꯗ ꯑ ꯎꯝ ꯃꯣꯏꯒꯤꯁꯤ ꯀꯕꯣꯛꯀꯁꯦ ꯍꯥꯎꯔꯝꯗꯧꯕ ꯃꯥꯜꯂꯤꯍꯦ ꯑꯗꯨ ꯁꯤ ꯀꯌꯥ ꯎꯝ ꯑꯗꯨꯝ ꯅꯨꯡꯉꯥꯏꯖꯩ ꯑꯉꯥꯡ ꯅꯨꯄꯤꯒ ꯂꯥꯛꯃꯤꯟꯅꯕꯁꯤꯗꯤ ꯎꯝ ꯑꯣ ꯊꯝꯂꯝꯕ ꯑꯗꯨꯒ ꯑꯗꯨꯝ ꯄꯨꯟꯅꯔꯁꯤꯗꯤ ꯃꯣꯏ ꯍꯣꯔꯦꯟ ꯊꯣꯛꯂꯛꯀꯅꯤ ꯍꯥꯏꯌꯦ ꯋꯥꯔꯦꯅ ꯄꯣꯊꯥꯍꯧꯔꯦ ꯑꯗꯨ ꯁꯤꯒꯤ ꯒꯥꯔꯤꯁꯤ ꯁꯣꯝꯂꯣꯝꯒꯤ ꯅꯥꯀꯟꯁꯤ ꯌꯥꯝ ꯐꯖ ꯐꯖꯅ ꯌꯣꯜꯂꯤ ꯆꯠꯂꯨꯁꯤ ꯂꯥꯎ ꯑ ꯁꯤ ꯅꯣꯏ ꯃꯅꯤꯄꯨꯔꯗ ꯌꯥꯝ ꯅꯨꯡꯉꯥꯏꯕꯒꯤ ꯃꯑꯣꯡꯅꯤꯅꯦ ꯑ ꯅꯣꯏ ꯃꯣꯔꯦꯁꯤ ꯅꯨꯡꯉꯥꯏꯈ꯭ꯔꯦ ꯅꯨꯡꯉꯥꯏ ꯃꯥꯜꯂꯦꯕ ꯅꯣꯏꯒꯤ ꯀꯔꯤ ꯁꯣꯟꯗ ꯌꯣꯜꯂꯤꯕ ꯄꯣꯠ ꯆꯩꯁꯤꯅ ꯁꯤꯕꯨ ꯑꯇꯥꯡꯕꯔꯣ ꯑꯍꯣꯡꯕꯔꯣ ꯑꯣ ꯐꯠꯇ꯭ꯔꯥ ꯂꯧꯕꯤꯗ꯭ꯔ ꯂꯣꯏꯔꯦꯗꯅ ꯑꯁꯣꯝ ꯏꯝꯐꯥꯜꯂꯣꯝꯗꯁꯨ ꯐꯖ ꯐꯖꯕ ꯌꯣꯜꯂꯤ ꯃꯣꯏ ꯇꯥꯡꯉꯒ ꯀꯩꯗꯧꯅꯤ ꯎꯝ ꯈꯪꯗꯦ ꯑꯁꯤ ꯑꯗꯨꯝ ꯈꯔ ꯌꯦꯡꯈꯤꯁꯦ ꯑꯗꯨꯒ ꯍꯣꯔꯦꯟ ꯆꯠꯂꯝꯗꯥꯏꯗ ꯄꯨꯕ ꯂꯨꯝꯅꯕꯅꯤ ꯑꯗ꯭ꯋꯥꯏꯗ ꯂꯩꯔ ꯂꯣꯏꯔꯦ ꯁꯣꯝꯗꯁꯨ ꯆꯠꯁꯤ ꯂꯥꯎ ꯑꯁꯣꯝꯁꯤꯅ ꯀꯔꯤ ꯃꯐꯝ ꯀꯧꯕ ꯑꯣ ꯍꯣꯏꯅꯦ ꯅꯪꯁꯨ ꯑꯁꯤꯗ ꯂꯩꯔꯤꯕ ꯀꯨꯏꯗ꯭ꯔꯤ ꯅꯠꯇ꯭ꯔꯥ ꯎꯝ ꯍꯣꯏꯅꯦ ꯅꯪ ꯑꯩꯈꯣꯏꯔꯣꯝꯗ ꯆꯠꯂꯨꯁꯤꯔꯣ ꯁꯥꯕꯨꯛ ꯑ ꯍꯣꯏ ꯆꯠꯂꯕꯅꯤꯅ ꯆꯍꯤ ꯑꯍꯨꯝ ꯑꯃ ꯃꯔꯤ ꯑꯃꯗꯤ ꯂꯩꯕꯇꯥꯕꯅꯤ ꯀꯔꯤꯅꯣ ꯑꯗꯨ ꯑꯁꯤ ꯄꯣꯠ ꯆꯩꯁꯤꯗꯤ ꯈꯔ ꯌꯥꯝꯅ ꯂꯩꯈꯤꯕ ꯇꯥꯔꯦ ꯍꯟꯕꯀꯥꯟꯗ ꯎꯝ ꯀꯔꯥꯏꯗꯕꯨ ꯍꯥꯞꯄꯒ ꯄꯨꯗꯣꯏꯅꯣ ꯎꯝ ꯂꯣꯏꯅ ꯁꯤꯗ ꯌꯣꯜꯂꯤꯁꯤ ꯂꯣꯏꯅ ꯂꯩꯅꯤꯡꯏꯍꯦ ꯑ ꯂꯤꯁꯤꯡ ꯄꯩꯁꯥ ꯌꯥꯝ ꯂꯣꯏ ꯂꯩꯈꯤꯗꯃꯦ ꯎꯝ ꯁꯤꯗꯤ ꯅꯨꯡꯇꯤꯒꯤ ꯂꯥꯛꯑꯒ ꯑꯗꯨꯝ ꯂꯩꯒꯤꯗꯃꯤꯅꯦ ꯃꯦꯟꯗꯂꯦꯗꯨ ꯆꯪꯅꯤꯡꯏꯅꯦ ꯍꯌꯦꯡ ꯆꯪꯉꯨꯁꯤꯔꯣ ꯑ ꯆꯪꯉꯨꯁꯤꯅꯦ ꯀꯔꯤ ꯐꯖꯩ ꯌꯥꯝ ꯍꯥꯏꯌꯦ ꯆꯠꯇ꯭ꯔꯣ ꯆꯠꯇ꯭ꯔꯤꯕꯣ ꯑꯣ ꯍꯂꯣ ꯇꯥꯏꯌꯦ ꯑ ꯉꯥꯛꯇꯪ ꯉꯥꯏꯒꯣꯍꯦ ꯋꯥꯔꯤ ꯁꯥꯒꯤꯁꯤ ꯀꯩꯅꯣ ꯅꯍꯥꯟꯈꯩꯁꯨ ꯁꯥꯅꯕꯁꯨ ꯅꯠꯇꯦ ꯌꯥꯝ ꯕꯤꯖꯤ ꯂꯩꯔꯕꯣ ꯍꯂꯣ